ꯃꯅꯤꯄꯨꯔꯒꯤ ꯃꯍꯧꯁꯥꯒꯤ ꯑꯣꯏꯅ ꯂꯩꯖꯔꯝꯕ ꯅꯥꯠ ꯆꯠꯅꯕꯤ ꯀꯌꯥ ꯑꯁꯤꯗ ꯉꯁꯤꯗꯤ ꯃꯄꯥꯟ ꯂꯝꯒꯤ ꯏꯊꯤꯜ ꯀꯌꯥ ꯑꯃ ꯆꯪꯁꯤꯜꯂꯛꯂꯦ ꯃꯔꯨꯑꯣꯏꯅ ꯐꯖ ꯐꯖꯅ ꯂꯩꯖꯔꯤꯕ ꯑꯩꯈꯣꯏꯒꯤ ꯋꯥꯉꯥꯡ ꯁꯉꯥꯡ ꯊꯧꯒꯜꯂꯣꯟ ꯕꯦꯕꯥꯔ ꯃꯔꯨꯑꯣꯏꯅ ꯐꯤꯖꯦꯠ ꯆꯥꯛꯆꯥꯅꯆꯤꯡꯕꯗ ꯃꯄꯥꯟ ꯂꯝꯒꯤ ꯏꯊꯤꯜ ꯀꯌꯥ ꯑꯃꯅ ꯍꯧꯖꯤꯛꯇꯤ ꯑꯍꯣꯡꯕ ꯀꯌꯥ ꯑꯃ ꯎꯍꯜꯂꯛꯂꯦ ꯐꯅꯦꯛ ꯈꯣꯏꯗꯣꯡ ꯁꯦꯠꯄꯒꯤ ꯐꯖꯕ ꯆꯠꯅꯕꯤꯁꯤꯡ ꯍꯧꯖꯤꯛꯇꯤ ꯅꯨꯄꯤ ꯑꯣꯏꯕꯤꯁꯤꯡꯅ ꯏꯀꯥꯏꯅꯔꯛꯄ ꯈꯣꯡꯒꯥꯎ ꯅꯠꯇ꯭ꯔꯒ ꯑꯇꯦꯟꯕ ꯌꯦꯡꯕꯗ ꯈꯖꯤꯛꯇꯪ ꯑꯣꯏꯔꯒꯁꯨ ꯃꯤꯌꯥꯝꯗ ꯅꯨꯡꯉꯥꯏꯇꯕ ꯁꯤꯒꯨꯝꯕ ꯃꯈꯟꯒꯤ ꯐꯤꯖꯦꯠ ꯆꯥꯛꯆꯥ ꯑꯗꯒꯤ ꯋꯥꯉꯥꯡ ꯁꯉꯥꯡꯗꯕꯨ ꯑꯣꯏꯔꯣ ꯑꯩꯈꯣꯏꯒꯤ ꯑꯣꯏꯕ ꯂꯣꯟꯁꯦ ꯍꯥꯏꯕꯗ ꯍꯪꯒꯣꯏꯕ ꯐꯥꯎꯕꯒꯨꯝꯕ ꯃꯈꯣꯏꯒꯤ ꯃꯁꯥꯁꯤꯗ ꯍꯦꯛ ꯍꯦꯛ ꯂꯩꯔꯛꯄ ꯃꯗꯨꯅ ꯃꯔꯝ ꯑꯣꯏꯔꯀꯥꯟꯗ ꯃꯤꯒꯤ ꯃꯔꯣꯟꯁꯦ ꯉꯥꯡꯂꯀꯥꯟꯗꯅ ꯍꯦꯟꯅ ꯅꯨꯡꯉꯥꯏꯖꯕꯒꯨꯝꯕ ꯁꯤꯒꯨꯝꯕ ꯃꯆꯥ ꯃꯆꯥ ꯃꯆꯥ ꯀꯌꯥ ꯑꯁꯤꯅ ꯍꯣꯡꯂꯛꯄꯗꯨꯅ ꯍꯧꯖꯤꯛꯇꯤ ꯃꯆꯥ ꯃꯆꯥ ꯃꯌꯥꯝꯗꯨ ꯄꯨꯟꯁꯤꯜꯂꯀꯥꯟꯗ ꯑꯆꯧꯕ ꯅꯥꯠꯀꯤ ꯂꯩꯖꯔꯤꯕ ꯄꯨꯀꯩꯗ ꯑꯍꯣꯡꯕ ꯑꯃꯗꯤ ꯑꯗꯨꯃꯛ ꯄꯤꯔꯦ